ꯂꯝ ꯀꯣꯏꯕꯁꯤꯡꯅꯀꯣ ꯑꯩꯈꯣꯏ ꯃꯅꯤꯄꯨꯔꯗ ꯑꯩꯈꯣꯏꯒꯤ ꯌꯦꯡꯕ ꯌꯥꯕ ꯃꯐꯝꯁꯤꯡ ꯍꯥꯏꯇꯥꯔꯗꯤ ꯑꯩꯈꯣꯏꯒ ꯂꯣꯛꯇꯥꯛ ꯂꯦꯛ ꯂꯩꯔꯦꯀꯣ ꯁꯦꯟꯗ꯭ꯔꯥ ꯊꯥꯡꯒ ꯀꯔꯥꯡ ꯏꯊꯠ ꯑꯗꯒꯤꯗꯤ ꯀꯪꯂꯥ ꯏꯝꯐꯥꯜ ꯃꯌꯣꯜꯒꯤ ꯀꯪꯂꯥ ꯐꯣꯠ ꯑꯗꯨꯒ ꯎꯈ꯭ꯔꯨꯜꯒꯤ ꯁꯤꯔꯣꯏ ꯂꯤꯂꯤ ꯑꯗꯨꯒ ꯑꯗꯨꯃꯥꯏ ꯇꯧꯗꯅ ꯃꯐꯝ ꯃꯌꯥꯝ ꯑꯃ ꯂꯩꯔꯦ ꯑꯗꯨꯒ ꯍꯔꯥꯎ ꯀꯨꯝꯍꯩꯗꯁꯨ ꯑꯩꯈꯣꯏꯒꯤ ꯌꯥꯎꯁꯪ ꯊꯥꯕꯜꯀꯣ ꯌꯥꯎꯁꯪ ꯊꯥꯕꯜ ꯆꯣꯡꯕ ꯁꯉꯥꯏ ꯐꯦꯁꯇꯤꯕꯦꯜ ꯑꯗꯨꯒ ꯑꯩꯈꯣꯏꯒꯤ ꯅꯤꯡꯊꯝꯒꯤ ꯑꯣꯏꯕ ꯀꯥꯂꯦꯟꯒꯤ ꯑꯣꯏꯕ ꯑꯩꯈꯣꯏꯒꯤ ꯃꯌꯥꯝ ꯑꯃ ꯂꯩꯀꯣ ꯍꯥꯏꯗꯤ ꯃꯦꯂꯥ ꯃꯌꯥꯝ ꯑꯃ ꯂꯩ ꯁꯔꯁ ꯃꯦꯂꯥ ꯑꯩꯈꯣꯏ ꯄꯥꯡꯊꯣꯛꯏꯀꯣ ꯃꯅꯤꯄꯨꯔꯗ

ꯑꯩꯈꯣꯏꯒꯤ ꯌꯥꯎꯁꯪꯒꯤ ꯊꯥꯕꯜꯁꯦ ꯁꯤꯁꯨ ꯌꯥꯝꯅ ꯑꯗꯨꯝ ꯃꯌꯥꯝꯅ ꯑꯗꯨꯝ ꯑꯗꯨꯝ ꯐꯦꯃꯁ ꯑꯣꯏꯀꯣ ꯑꯗꯨꯝ ꯃꯃꯤꯡ ꯆꯠꯂꯤꯀꯣ ꯌꯥꯎꯁꯪꯗ ꯊꯥꯕꯜ ꯅꯨꯃꯤꯠ ꯃꯉꯥꯅꯤ ꯌꯥꯎꯁꯪ ꯅꯨꯃꯤꯠ ꯃꯉꯥꯅꯤꯁꯤ ꯊꯥꯕꯜ ꯆꯣꯡꯕ ꯑꯗꯩꯗꯤ ꯑꯩꯈꯣꯏ ꯃꯅꯤꯄꯨꯔꯒꯤ ꯁꯨꯃꯥꯡ ꯂꯤꯂꯥ ꯗꯨꯗꯁꯨ ꯁꯨꯃꯥꯡ ꯂꯤꯂꯥꯁꯨ ꯃꯌꯥꯝꯅ ꯌꯥꯝ ꯄꯥꯝꯅꯅ ꯑꯗꯨꯝ ꯌꯦꯡꯏ ꯁꯤꯁꯨ ꯑꯗꯨꯝ ꯌꯥꯝꯅ ꯑꯩꯈꯣꯏꯒꯤ ꯚꯥꯔꯠꯀꯤ ꯃꯐꯝ ꯄꯨꯝꯕꯗ ꯑꯗꯨꯝ ꯃꯃꯤꯡ ꯆꯠꯂꯤꯀꯣ ꯁꯨꯃꯥꯡ ꯂꯤꯂꯥꯁꯤꯁꯨ ꯑꯩꯈꯣꯏꯒꯤ ꯁꯨꯃꯥꯡ ꯂꯤꯂꯥꯁꯤꯗꯩꯗ ꯑꯦꯛ ꯇꯧꯔꯤꯕ ꯑꯥꯔꯇꯤꯁꯁꯤꯡ ꯅꯨꯄꯤ ꯁꯥꯕꯤ ꯅꯨꯄꯥꯁꯤꯡ ꯁꯥꯕꯤ ꯃꯣꯏꯒꯤ ꯇꯦꯂꯦꯟ ꯑꯗꯩꯗꯤ ꯃꯦꯀꯞꯀꯤ ꯑꯗꯨꯒꯤ ꯃꯌꯥꯝꯁꯤꯡꯁꯦ ꯑꯩꯈꯣꯏꯒꯤ ꯂꯣꯏꯅꯃꯛ ꯃꯅꯤꯄꯨꯔꯗ ꯂꯥꯛꯄ ꯃꯅꯤꯄꯨꯔ ꯀꯣꯏ ꯂꯥꯛꯄ ꯌꯦꯡ ꯂꯥꯛꯄ ꯃꯤꯈꯩꯅ ꯂꯣꯏ ꯌꯦꯡꯕ ꯌꯥꯕ

ꯑꯩꯈꯣꯏꯒꯤ ꯃꯐꯝꯗꯗꯤ ꯑꯩꯈꯣꯏꯒꯤ ꯂꯣꯛꯇꯥꯛ ꯂꯦꯛꯁꯤꯗꯩꯗ ꯑꯩꯈꯣꯏꯒꯤ ꯑꯩꯈꯣꯏ ꯐꯖ ꯐꯖꯕ ꯍꯥꯏꯗꯤ ꯑꯩꯈꯣꯏꯒꯤ ꯍꯤ ꯇꯣꯡꯉꯒ ꯍꯤꯒꯤ ꯌꯨꯝ ꯑꯗꯩꯗꯤ ꯃꯐꯝꯗꯨꯗꯩꯗ ꯑꯩꯈꯣꯏꯒꯤ ꯂꯦꯛ ꯄꯥꯠ ꯃꯌꯥꯏꯗ ꯑꯩꯈꯣꯏꯒꯤ ꯀꯩꯅꯣ ꯁꯥꯕ ꯔꯦꯁꯇꯨꯔꯦꯟ ꯑꯗꯩꯗꯤ ꯑꯩꯈꯣꯏꯒꯤ ꯂꯣꯗꯖꯀꯨꯝꯕ ꯍꯣꯇꯦꯜꯒꯨꯝꯕ ꯑꯗꯨꯝꯕꯁꯨ ꯃꯌꯥꯝꯁꯨ ꯍꯥꯡꯅꯔꯦ ꯍꯧꯖꯤꯛꯇꯤ ꯌꯦꯡꯕꯗ ꯑꯗꯨꯛꯀꯤ ꯃꯇꯤꯛ ꯄꯨꯛꯅꯤꯡ ꯍꯨꯔꯦ ꯑꯗꯨꯗꯨꯒ ꯑꯩꯈꯣꯏꯒꯤ ꯕꯣꯠꯀꯨꯝꯕ ꯑꯗꯩꯗꯤ ꯑꯗꯨꯒꯨꯝꯕ ꯃꯌꯥꯝ ꯑꯃꯁꯨ ꯑꯩꯈꯣꯏꯅ ꯇꯣꯡꯕ ꯌꯥꯕꯒꯤ ꯈꯨꯗꯣꯡ ꯆꯥꯕ ꯑꯗꯨꯝꯕ ꯃꯌꯥꯝ ꯑꯃꯁꯨ ꯂꯩꯔꯦ ꯑꯗꯨꯗꯨꯒ ꯁꯉꯥꯏ ꯐꯦꯁꯇꯤꯕꯦꯜꯗꯁꯨ ꯃꯈꯜ ꯃꯈꯥ ꯀꯌꯥꯒꯤ ꯐꯨꯗ ꯑꯥꯏꯇꯦꯝ ꯑꯗꯩꯗꯤ ꯈꯨꯠꯀꯤ ꯈꯨꯠ ꯁꯥ ꯍꯩꯕꯒꯤ ꯑꯥꯏꯇꯦꯝ ꯐꯤ ꯂꯣꯟꯕꯒꯤ ꯁꯥꯕꯒꯤ ꯑꯗꯨꯝꯕ ꯑꯥꯏꯇꯦꯝ ꯃꯌꯥꯝ ꯑꯃ ꯄꯨꯊꯣꯛꯏ ꯑꯗꯨꯒ ꯔꯥꯅꯤ ꯐꯤ ꯋꯥꯡꯈꯩ ꯐꯤ ꯁꯤꯒꯨꯝꯕꯒꯤ ꯂꯣꯟꯕꯒꯤ ꯈ꯭ꯋꯥꯡꯒꯤ ꯐꯅꯦꯛ ꯁꯤꯒꯨꯝꯕ ꯃꯌꯥꯝ ꯑꯃꯁꯦ ꯁꯤꯁꯦ ꯁꯤꯁꯨ ꯑꯗꯨꯝ ꯃꯅꯤꯄꯨꯔꯗ ꯀꯣꯏꯕ ꯂꯥꯛꯄ ꯃꯤꯑꯣꯏꯁꯤꯡꯗ ꯑꯗꯨꯝ ꯌꯥꯝꯅ ꯆꯥꯎꯊꯣꯛꯅ ꯃꯌꯥꯝꯗ ꯑꯗꯨꯝ ꯁꯛ ꯇꯥꯛꯄ ꯌꯥꯕ ꯎꯠꯄ ꯌꯥꯕ ꯑꯗꯨꯒꯨꯝꯕ ꯃꯈꯜꯒꯤ ꯑꯩꯈꯣꯏꯒꯤ ꯅꯥꯠꯀꯤ ꯑꯣꯏꯅ ꯆꯠꯅꯔꯛꯄ ꯐꯤꯖꯣꯜ ꯄꯨꯊꯣꯛꯄꯒꯤ ꯑꯗꯨꯒꯨꯝꯕ ꯔꯥꯅꯤ ꯐꯤ ꯁꯥꯕꯒꯤ ꯑꯗꯨꯒꯨꯝꯕ ꯃꯐꯝ ꯃꯌꯥꯝꯁꯤꯁꯨ ꯁꯨꯝꯕꯁꯤꯁꯨ ꯑꯗꯨꯝ ꯌꯦꯡꯍꯟꯕꯗ ꯑꯗꯨꯝ ꯃꯌꯥꯝꯗ ꯎꯠꯄꯗ ꯑꯗꯨꯝ ꯑꯩꯈꯣꯏꯅ ꯑꯗꯨꯝ ꯑꯐꯕ ꯑꯩꯈꯣꯏꯒꯤ ꯃꯥꯏ ꯄꯥꯛꯄ ꯑꯣꯏꯒꯅꯦꯅ ꯈꯜꯂꯤ ꯑꯗꯨꯗꯨꯒ ꯎꯔꯈꯨꯜ ꯎꯔꯈꯨꯜꯗ ꯂꯩꯔꯤꯕ ꯁꯤꯔꯣꯏ ꯂꯤꯂꯤ ꯑꯗꯨꯛꯀꯤ ꯃꯇꯤꯛ ꯑꯩꯈꯣꯏꯒꯤꯀꯣ ꯃꯃꯤꯡ ꯆꯠꯂꯕ ꯑꯗꯨꯝꯕ ꯃꯈꯜꯒꯤ ꯂꯩ ꯃꯈꯜ ꯑꯃꯅꯤ ꯑꯗꯨꯗꯨꯒ ꯎꯔꯈꯨꯜ ꯏꯝꯐꯥꯜ ꯇꯨ ꯎꯔꯈꯨꯜ ꯆꯠꯄ ꯃꯇꯝꯗ ꯑꯗꯨ ꯍꯧꯖꯤꯛꯀꯤ ꯖꯔꯅꯤꯒꯤꯗ ꯂꯩꯔꯤꯕ ꯑꯩꯈꯣꯏꯒꯤ ꯆꯤꯡꯒꯤ ꯂꯝꯕꯤꯁꯤꯗ ꯂꯩꯔꯤꯕ ꯕ꯭ꯌꯨ ꯐꯖꯈ꯭ꯔꯕ ꯕ꯭ꯌꯨ ꯃꯌꯥꯝꯁꯦ ꯁꯤꯁꯨ ꯌꯦꯡꯕꯗ ꯑꯗꯨꯛꯀꯤ ꯃꯇꯤꯛ ꯄꯨꯛꯅꯤꯡ ꯍꯨꯏ ꯑꯗꯨꯅ ꯎꯔꯈꯨꯜ ꯒꯤ ꯁꯤꯔꯣꯏ ꯂꯤꯂꯤ ꯀꯥꯕ ꯃꯇꯝꯗ ꯁꯤꯔꯣꯏ ꯆꯤꯡ ꯃꯊꯛꯇ ꯁꯤꯔꯣꯏ ꯂꯤꯂꯤ ꯁꯥꯠꯄ ꯑꯃꯗꯤ ꯑꯗꯨꯗꯩ ꯁꯤꯔꯣꯏ ꯂꯤꯂꯤꯒꯤ ꯃꯐꯝꯗꯨ ꯌꯧꯅꯕ ꯍꯣꯠꯅ ꯕꯗ ꯆꯠꯄꯗ ꯑꯗꯨꯛꯀꯤ ꯃꯇꯤꯛ ꯐꯖ ꯐꯖꯕ ꯁꯤꯅꯔꯤ ꯃꯈꯜ ꯃꯌꯥꯝ ꯑꯃ ꯂꯩ ꯁꯤꯒꯨꯝꯕꯁꯤꯡꯁꯦ ꯑꯩꯈꯣꯏ ꯌꯦꯡꯕ ꯌꯥꯕ ꯃꯐꯝ ꯉꯥꯛꯇꯅꯦ ꯑꯗꯩꯗꯤ ꯀꯪꯂꯥ ꯃꯌꯥꯏꯒꯤ ꯏꯝꯐꯥꯜ ꯃꯌꯣꯜꯒꯤ ꯀꯪꯂꯥꯁꯤꯗꯁꯨ ꯊꯥꯏꯅ ꯑꯩꯈꯣꯏ ꯅꯤꯡꯊꯧ ꯃꯍꯥꯔꯥꯖꯥ ꯃꯌꯥꯝꯅ ꯄꯥꯜꯂꯝꯕꯒꯤ ꯊꯥꯏꯅꯒꯤ ꯅꯤꯡꯁꯤꯡꯕ ꯌꯥꯕ ꯑꯗꯨꯛꯀꯤ ꯃꯇꯤꯛ ꯈꯨꯕꯝ ꯃꯌꯥꯝ ꯑꯃ ꯂꯩ ꯌꯦꯡꯕ ꯌꯥꯕ ꯄꯨꯛꯅꯤꯡ ꯍꯨꯅꯤꯡꯉꯥꯏ ꯑꯣꯏꯕ ꯑꯗꯒꯤꯗꯤ ꯀꯣꯅꯨꯡ ꯃꯃꯥꯡꯒꯤ ꯀꯣꯅꯨꯡ ꯀꯣꯅꯨꯡꯁꯤꯗꯩꯗ ꯑꯩꯈꯣꯏꯒꯤ ꯃꯍꯥꯔꯥꯖꯥ ꯑꯗꯩ ꯃꯍꯥꯔꯥꯅꯤ ꯃꯌꯥꯝꯅ ꯂꯩꯔꯝꯕꯒꯤ ꯀꯣꯅꯨꯡ ꯑꯗꯨꯛꯀꯤ ꯃꯇꯤꯛ ꯄꯨꯛꯅꯤꯡ ꯍꯨꯅꯤꯡꯉꯥꯏ ꯑꯣꯏ ꯁꯤꯒꯨꯝꯕ ꯃꯌꯥꯝ ꯑꯁꯦ ꯑꯩꯈꯣꯏꯅ ꯌꯦꯡꯕ ꯌꯥꯕ ꯄꯨꯛꯅꯤꯡ ꯍꯨꯔꯕ ꯃꯌꯥꯝꯗ ꯌꯦꯡꯍꯟꯕ ꯌꯥꯕ ꯎꯠꯄ ꯌꯥꯔꯕ ꯑꯗꯨꯒꯨꯝꯕ ꯃꯈꯜꯒꯤ ꯃꯐꯝ ꯑꯗꯩꯗꯤ ꯍꯔꯥꯎ ꯀꯨꯝꯍꯩ ꯉꯥꯛꯇꯅꯤ ꯑꯗꯨꯗꯨꯒ ꯃꯐꯝꯁꯤꯗ ꯂꯥꯛꯄ ꯇꯥꯔꯕꯗꯤ ꯑꯩꯈꯣꯏꯒꯤ ꯃꯩꯇꯩꯒꯤ ꯑꯣꯏꯕ ꯆꯤꯟꯖꯥꯛꯀꯣ ꯑꯗꯩꯗꯤ ꯁꯤꯡꯖꯨ ꯑꯗꯩꯗꯤ ꯏꯔꯣꯝꯕ ꯕꯣꯔꯥ ꯁꯤꯒꯨꯝꯕ ꯃꯈꯜ ꯃꯈꯥꯒꯤ ꯃꯌꯥꯝ ꯑꯃꯁꯦ ꯃꯌꯥꯝꯗ ꯂꯣꯏꯅꯃꯛ ꯄꯤꯖ ꯄꯤꯊꯛ ꯇꯧꯗꯅ ꯎꯠꯄꯗ ꯀꯩꯁꯨꯝꯇ ꯃꯥꯏ ꯆꯣꯞꯅꯤꯡꯉꯥꯏ ꯂꯩꯇꯦ ꯍꯥꯏꯅ ꯈꯟꯖꯩ ꯑꯩꯅ